ꯁꯤꯕꯨ ꯁꯤꯕꯨ ꯀꯩꯅꯣꯒꯤ ꯇꯥ ꯁꯥꯝꯕꯩ ꯒꯥꯔꯤꯗꯨ ꯑꯣꯏꯕꯤꯔꯕꯣ ꯑꯣꯛꯇꯣꯗ ꯑꯗꯣ ꯀꯩꯅꯣꯗ ꯎꯆꯤꯋꯥ ꯕꯥꯎꯇ ꯖꯤꯡꯒ ꯕꯥꯟ ꯑꯅꯤꯗ ꯊꯤꯜꯂꯨꯁꯤ ꯌꯥꯒꯗ꯭ꯔꯥ ꯑꯗꯣ ꯑꯩ ꯁꯨꯝ ꯑꯗꯨꯝ ꯄꯥꯏꯒꯦ ꯑꯗꯨꯝ ꯍꯪꯕꯤꯔꯣ ꯑꯩ ꯑꯊꯨꯕꯒꯤꯅꯦꯕ ꯑꯥ ꯚꯔꯥꯗꯤ ꯀꯌꯥ ꯂꯧꯗꯣꯏꯅꯣꯕ ꯀꯌꯥ ꯕꯥꯟ ꯑꯅꯤꯅꯦ ꯂꯤꯁꯤꯡ ꯑꯃꯒ ꯆꯅꯤ ꯆꯅꯤ ꯆꯍꯨꯝꯗꯤ ꯑꯗꯨꯗꯤ ꯌꯥꯝꯃꯟꯗ꯭ꯔꯣ ꯂꯨꯄꯥ ꯂꯨꯄꯥ ꯂꯤꯁꯤꯡ ꯑꯃ ꯄꯤꯔꯒꯦ ꯌꯥꯔꯕꯣ ꯑꯩꯗꯤ ꯀꯩꯅꯣꯅꯦ ꯑꯗꯨꯝ ꯍꯌꯦꯡꯒꯤꯅꯦ ꯑꯗꯨꯝ ꯉꯁꯤ ꯍꯌꯦꯡꯃꯛꯁꯦ ꯑꯗꯨꯝ ꯆꯠꯂꯗꯕꯅꯦ ꯉꯁꯤ ꯃꯛꯇꯤ ꯈꯤꯇꯪ ꯀꯩꯅꯣ ꯇꯧꯗꯦ ꯍꯌꯦꯡꯗꯨ ꯑꯌꯨꯛ ꯉꯟꯇꯥꯗꯣ ꯃꯝꯃꯤꯉꯩꯗ ꯄꯨꯡ ꯀꯩꯅꯣ ꯃꯉꯥꯒꯤ ꯑꯗꯥꯏꯗꯣ ꯅꯣꯉꯥꯜꯂꯛꯄꯒꯤꯗꯣ ꯑꯗꯨꯗ ꯑꯌꯨꯛ ꯉꯟꯇꯥꯗꯨꯗ ꯑꯣꯏꯅ ꯆꯠꯂꯁꯦ ꯍꯣꯏ ꯍꯣꯏ ꯌꯥꯏꯌꯦ

ꯑꯦ ꯑꯥ ꯑꯦ ꯍꯧꯒꯠꯀꯅꯤ ꯍꯧꯒꯠꯀꯅꯤ

ꯑꯗꯨ ꯑꯗꯨꯒꯅꯦ ꯑꯥ ꯑꯗꯨꯒ ꯃꯊꯪ ꯑꯗꯨꯒꯤ ꯑꯗꯨꯒꯤ ꯅꯣꯡꯉꯥꯟꯕꯒꯤ ꯃꯊꯪꯗꯣ ꯑꯗꯨ ꯀꯩꯅꯣ ꯌꯥꯏꯔꯤꯄꯣꯛꯇ ꯏꯆꯥ ꯅꯨꯄꯥꯒꯤ ꯃꯃꯥꯟꯅꯕ ꯑꯃ ꯂꯩꯌꯦꯕꯀꯣ ꯑꯥ ꯃꯥꯒꯤ ꯀꯩꯅꯣ ꯃꯥꯁꯦ ꯂꯨꯍꯣꯡꯒꯗꯕꯅꯦꯕ ꯑꯗ ꯏꯆꯥ ꯅꯨꯄꯥꯗꯤ ꯃꯄꯥꯟ ꯂꯩꯒ꯭ꯔꯕꯅꯤꯅ ꯃꯥꯅ ꯑꯩꯉꯣꯟꯗ ꯆꯠꯂꯣ ꯍꯥꯏꯔꯛꯄ ꯑꯗꯨ ꯑꯗꯨꯗꯒ ꯑꯝꯇ ꯑꯗꯨꯝꯇꯒ ꯌꯥꯏꯔꯤꯄꯣꯛꯇꯨꯗꯒ ꯑꯝꯇꯒ ꯆꯠꯃꯤꯟꯅꯔꯨꯁꯦ ꯅꯣꯉꯥꯟꯕꯒꯤ ꯑꯗꯨꯒꯤ ꯇꯤꯟ ꯊꯤꯜꯂꯨꯔꯕ ꯃꯇꯨꯡ ꯅꯣꯉꯥꯟꯕꯗꯨꯗ ꯍꯌꯦꯡ ꯍꯥꯡꯆꯤꯠꯇꯣ ꯅꯨꯃꯤꯠꯁꯨ ꯐꯩꯑꯕ ꯏꯔꯥꯏ ꯅꯨꯃꯤꯠꯁꯨ ꯑꯗꯩꯗꯨꯗ ꯑꯝꯇꯪ ꯀꯩꯅꯣ ꯑꯗꯨ ꯌꯥꯏꯔꯤꯄꯣꯛꯇꯨꯗꯒ ꯆꯠꯃꯤꯟꯅꯁꯦ ꯑꯗꯨꯅ ꯑꯃꯨꯛ ꯀꯌꯥ ꯂꯧꯗꯣꯏꯅꯣ ꯑꯣ ꯑꯗꯨꯗꯗꯤ ꯆꯥꯛ ꯆꯥꯔ ꯃꯇꯨꯡ ꯄꯨꯡ ꯇꯔꯥꯃꯨꯛ ꯑꯗꯥꯏꯗ ꯆꯠꯂꯁꯤ ꯇꯔꯥꯗꯒꯤ ꯆꯥꯛ ꯆꯥꯊꯣꯛꯑꯒ ꯃꯤꯒꯤ ꯃꯌꯨꯝꯗꯨꯗ ꯂꯨꯍꯣꯡ ꯈꯣꯌꯣꯡꯕ ꯇꯧꯕꯅꯤꯅ ꯆꯥꯛ ꯆꯥꯕ ꯈꯣꯠꯄꯁꯨ ꯍꯦꯛ ꯅꯨꯡꯉꯥꯏꯇꯦ ꯆꯥꯛ ꯆꯥꯊꯣꯛꯑꯒ ꯄꯨꯡ ꯇꯔꯥꯃꯨꯛ ꯇꯔꯥ ꯆꯠꯂꯁꯦ ꯒꯥꯔꯤꯗꯨꯕꯨ ꯑꯦ ꯁꯤꯒꯨꯝꯕ ꯌꯥꯎꯕ꯭ꯔꯣ ꯍꯧꯖꯤꯛꯇꯤ ꯌꯥꯝ ꯁꯥꯒꯠꯂꯛꯑꯕꯅꯤꯅ

ꯑꯦ ꯁꯤ ꯌꯥꯎꯔꯒꯗꯤ ꯑꯃꯨꯛ ꯚꯔꯥ ꯍꯦꯟꯀꯠꯂꯛꯀꯦ ꯍꯥꯏꯔꯛꯀꯅꯤꯅꯦ ꯎꯝ

ꯑꯗꯨ ꯂꯨꯍꯣꯡꯕꯗꯨ ꯑꯩꯈꯣꯏ ꯃꯤ ꯇꯔꯦꯠ ꯅꯤꯄꯥꯜ ꯆꯠꯀꯗꯕꯅꯤ ꯒꯥꯔꯤꯗꯨꯝꯗ ꯆꯟꯒꯗ꯭ꯔꯥꯕ

ꯑꯥ ꯆꯜꯂꯅꯤ ꯍꯥꯏꯔꯗꯤ ꯐꯔꯦꯀꯣ ꯑꯇꯣꯞꯄ ꯑꯃꯃꯨꯛ ꯅꯦꯛꯑꯔꯣꯏꯀꯣ ꯑꯗꯨ ꯃꯊꯪꯗ ꯊꯧꯕꯥꯜꯗ ꯑꯃ ꯚꯔꯥ ꯂꯨꯍꯣꯡꯕ ꯑꯃꯁꯨ ꯑꯃꯨꯛ ꯆꯠꯇꯧꯕ ꯂꯩꯌꯦꯕꯀꯣ ꯊꯧꯕꯥꯜꯗ ꯑꯔꯥꯄꯄ ꯉꯥꯛꯇ ꯁꯪꯒ ꯇꯧꯔꯦꯅꯦ ꯑꯗꯨꯅ ꯑꯗꯨꯅ ꯚꯔꯥ ꯀꯌꯥꯃꯨꯛ ꯍꯥꯏꯔꯛꯇꯣꯏꯅꯣ ꯊꯧꯕꯥꯜ ꯑꯣ ꯆꯅꯤꯄꯥꯟ ꯍꯣꯏ ꯍꯣꯏ ꯍꯣꯏ ꯒꯥꯔꯤꯗꯨ ꯆꯞ ꯃꯥꯟꯅꯕꯔꯣ ꯍꯥꯟꯅꯒꯤ ꯒꯥꯔꯤꯗꯨ ꯑꯗꯨꯝ ꯑꯣꯏꯗꯣꯏꯔꯣꯕ ꯍꯣꯏ ꯍꯣꯏ ꯎꯈ꯭ꯔꯨꯜꯗ ꯀꯩꯅꯣ ꯁꯤꯔꯣꯏ ꯁꯤꯔꯣꯏ ꯂꯤꯂꯤ ꯌꯦꯡꯕ ꯆꯠꯅꯤꯡꯉꯦ ꯑꯗꯨꯁꯨ ꯒꯥꯔꯤ ꯋꯥꯏꯕ ꯆꯠꯄ ꯌꯥꯒꯗ꯭ꯔꯣ ꯚꯔꯥ ꯀꯌꯥ ꯑꯣꯏꯗꯣꯏꯅꯣ ꯑꯗꯨꯗꯤ ꯑꯇꯣꯞꯄ ꯃꯤ ꯑꯃ ꯁꯤꯟꯕꯤꯕ ꯌꯥꯒꯗ꯭ꯔꯣ ꯁꯣꯝꯅ ꯀꯤ ꯍꯥꯏꯔꯕꯅꯤꯅ ꯑꯇꯣꯞꯄ ꯑꯃ ꯌꯥꯅꯕ ꯁꯤꯟꯕꯤꯔꯣꯅꯦ ꯑꯗꯨꯗꯤ ꯅꯣꯏ ꯒꯥꯔꯤ ꯗ꯭ꯔꯥꯏꯕꯔ ꯃꯁꯦꯟ ꯈꯪꯅꯕꯅꯤꯅ ꯑꯗꯨ ꯅꯨꯃꯤꯠ ꯀꯌꯥꯅꯤꯃꯨꯛ ꯂꯩꯔꯒ ꯀꯩꯅꯣ ꯇꯧꯕ ꯀꯟꯐꯥꯝ ꯇꯥꯒꯗꯒꯦ ꯑꯣ ꯑꯗꯨ ꯆꯠꯀꯗꯕ ꯅꯨꯃꯤꯠꯇꯣ ꯑꯗꯨꯒꯤ ꯅꯨꯃꯤꯠꯇꯨ ꯀꯌꯥꯝ ꯂꯩꯔꯒ ꯌꯥꯅꯤ ꯑꯗꯨꯁꯨ ꯑꯗꯨꯝ ꯍꯥꯏꯕꯤꯌꯣꯕ ꯑꯗꯨ ꯅꯨꯃꯤꯠꯇꯨ ꯅꯣꯡꯃ ꯋꯥꯠꯂꯤꯉꯩ ꯅꯤꯅꯤ ꯋꯥꯠꯂꯤꯉꯩꯗ ꯀꯟꯐꯥꯝ ꯇꯥꯅꯁꯦꯗꯣ ꯑꯗꯨ ꯑꯗꯨꯝ ꯌꯥꯅꯕ ꯍꯥꯏꯕꯤꯔꯛꯑꯣꯀꯣ ꯑꯗꯨ ꯑꯥ ꯒꯥꯔꯤꯗꯣ ꯑꯍꯟꯕ ꯑꯣꯏꯕ꯭ꯔꯥ ꯂꯝꯕꯤꯗꯒ ꯆꯠꯄꯗ ꯑꯃꯨꯛ ꯌꯥꯔꯛꯇ꯭ꯔꯗꯤ ꯀꯃꯥꯏꯅ ꯇꯧꯅꯤ ꯐꯔꯦ ꯐꯔꯦ ꯑꯗꯨ ꯑꯣꯏꯔꯗꯤ ꯍꯣ ꯑꯗꯨꯗꯤ ꯐꯔꯦ ꯐꯔꯦ ꯊꯝꯃꯒꯦꯕꯀꯣ ꯍꯌꯦꯡ ꯑꯥ ꯑꯥ ꯆꯠꯂꯝꯗꯥꯏꯗꯨꯗ ꯐꯣꯟꯗꯣ ꯑꯃꯨꯛ ꯐꯥꯎꯅꯔꯁꯦ

ꯍꯣꯏ ꯍꯣꯏ ꯍꯣꯏ ꯍꯣꯏ ꯑꯗꯨꯗꯤ ꯊꯝꯖꯔꯒꯦꯀꯣ